ꯒꯚꯔꯟꯃꯦꯟꯒꯤ ꯍꯣꯁꯄꯤꯇꯥꯜ ꯑꯅꯤ ꯂꯩ ꯂꯩꯔꯤꯕ ꯔꯤꯝꯁ ꯑꯃꯗꯤ ꯖꯦꯅꯤꯝꯁꯇ ꯍꯥꯔꯠ ꯑꯃꯗꯤ ꯀꯦꯟꯁꯔꯒꯤ ꯂꯥꯏꯌꯦꯡꯕꯒꯤ ꯈꯨꯗꯣꯡ ꯆꯥꯕ ꯑꯁꯤ ꯂꯩ ꯄ꯭ꯔꯥꯏꯚꯦꯠꯇꯁꯨ ꯀꯌꯥ ꯑꯃꯁꯨ ꯂꯩ ꯄ꯭ꯔꯥꯏꯚꯦꯠꯇꯒꯤꯗꯤ ꯁꯔꯀꯥꯔꯒꯤ ꯑꯣꯏꯕ ꯔꯤꯝꯁ ꯑꯃꯗꯤ ꯖꯦꯅꯤꯝꯁꯅ ꯍꯦꯟꯅ ꯄꯥꯝꯅ ꯆꯠꯅꯩ